ꯍꯂꯣ ꯑꯁꯤ ꯀꯦꯞꯀꯤ ꯗ꯭ꯔꯥꯏꯚꯔꯗꯨ ꯅꯠꯇ꯭ꯔ ꯉꯔꯥꯡ ꯑꯩꯅ ꯀꯦꯞ ꯑꯣꯔꯗꯔ ꯇꯧꯈꯤꯕꯗꯨ ꯑꯩꯁꯦ ꯏꯝꯐꯥꯜꯗ ꯆꯞꯆꯥꯅ ꯕꯥꯔꯣꯗ ꯌꯧꯗꯧꯕꯅꯦꯕꯀꯣ ꯑꯗꯨꯁꯦ ꯅꯪꯗ꯭ꯔꯗꯤ ꯌꯥꯗ꯭ꯔꯕ ꯕꯔꯗꯦ ꯄꯥꯔꯇꯤꯁꯦ ꯊꯦꯡꯍꯧꯒꯅꯤ ꯑꯃꯨꯛꯀ ꯑꯩꯁꯦ ꯍꯟꯒꯗꯧꯕ ꯑꯗꯨ ꯀꯃꯥꯏꯅ ꯇꯧꯁꯤꯔ ꯅꯣꯏꯁꯦ ꯉꯔꯥꯡꯗꯤ ꯅꯪꯍꯟꯒꯅꯤ ꯍꯥꯏꯔꯒ ꯑꯩꯗꯤ ꯑꯗꯨ ꯉꯥꯏꯔꯒ ꯂꯩꯌꯦ ꯁꯦꯝ ꯁꯥꯕꯁꯨ ꯂꯣꯏꯅ ꯂꯣꯏꯔꯦ ꯑꯩ ꯍꯧꯖꯤꯛ ꯆꯥꯟꯗꯦꯜꯗꯒꯤꯅ ꯏꯝꯐꯥꯜ ꯆꯠꯀꯗꯧꯕꯅꯤ ꯌꯦꯡꯉꯨ ꯑꯗꯨ ꯍꯣꯔꯦꯟ ꯄꯨꯡ ꯊꯦꯡꯂꯗꯤ ꯒꯥꯔꯤꯁꯨ ꯐꯪꯉꯣꯏ ꯑꯗꯨꯅ ꯈꯔ ꯅꯣꯏ ꯊꯨꯅ ꯂꯥꯛꯅꯕ ꯇꯧꯕꯤꯔꯣꯅꯦ ꯑꯗꯨꯒ ꯒꯥꯔꯤꯁꯤ ꯁꯣꯏꯕ꯭ꯔ ꯅꯣꯏꯒꯤꯁꯦ ꯂꯝꯕꯤꯗ ꯅꯠꯇ꯭ꯔꯒ ꯀꯃꯥꯏꯅ ꯇꯧꯕ꯭ꯔ ꯑꯗꯨ ꯈꯔ ꯄꯥꯎꯁꯨ ꯑꯗꯨ ꯑꯩꯁꯦ ꯑꯗꯨꯒꯤꯁꯨ ꯈꯪꯅꯤꯡꯉꯦ ꯑꯗꯨꯒ ꯅꯣꯏꯁꯦ ꯑꯩ ꯊꯦꯡꯂꯗꯤ ꯑꯥꯗ ꯆꯠꯄꯗ ꯑꯃꯨꯛꯀ ꯕꯥꯔꯗꯦ ꯄꯥꯔꯇꯤ ꯅꯪꯍꯧꯗ꯭ꯔꯗꯤ ꯀꯔꯤ ꯀꯥꯅꯕ꯭ꯔ ꯉꯔꯥꯡ ꯑꯗꯨꯒꯤ ꯑꯩꯅ ꯉꯔꯥꯡꯗꯒꯤ ꯍꯧꯔꯒ ꯑꯩꯗꯤ ꯈꯔ ꯊꯨꯅ ꯄꯥꯝꯃꯦ ꯍꯥꯏꯅ ꯑꯩ ꯑꯣꯔꯗꯔ ꯇꯧꯖꯔꯝꯕꯅꯦ ꯑꯗꯨ ꯅꯣꯏꯁꯤ ꯈꯔ ꯊꯨꯅ ꯂꯥꯛꯄꯤꯌꯣꯅꯦ ꯑꯩꯁꯤ ꯉꯥꯏꯕꯗ ꯋꯥꯈ꯭ꯔꯦꯕꯀꯣ ꯑꯗꯨꯅ ꯅꯣꯏꯁꯨ ꯈꯔ ꯊꯨꯅ ꯂꯥꯛꯄꯤꯌꯣ ꯑꯩ ꯉꯥꯏꯔꯝꯒꯦ ꯅꯣꯏꯁꯨ ꯅꯪꯍꯟꯅꯕ ꯑꯩꯁꯨ ꯁꯣꯏꯗꯅꯕ ꯇꯧꯁꯦꯕ ꯑꯗꯨ ꯍꯣꯔꯦꯟ ꯁꯣꯏꯔꯗꯤ ꯑꯃꯨꯛꯀ ꯀꯔꯤ ꯀꯥꯅꯕ꯭ꯔ ꯑꯩ ꯆꯠꯄꯗꯤ ꯀꯔꯤꯁꯨ ꯀꯥꯅꯗꯦ ꯑꯗꯨꯅ ꯅꯣꯏꯒꯤꯁꯨ ꯈꯔ ꯊꯨꯅ ꯂꯥꯛꯄꯤꯌꯣ ꯑꯩ ꯉꯥꯏꯔꯝꯒꯦ ꯂꯣꯏ ꯁꯦꯝ ꯁꯥꯕꯁꯨ ꯂꯣꯏꯔꯦ ꯑꯩ ꯍꯣꯔꯦꯟ ꯑꯃꯨꯛꯀ ꯍꯟꯕꯗ ꯊꯦꯡꯒꯅꯤ ꯑꯩꯁꯦ ꯑꯗꯨꯅ ꯅꯣꯏꯁꯨ ꯈꯔ ꯊꯨꯅ ꯂꯥꯛꯄꯤꯌꯣ ꯑꯩ ꯉꯥꯏꯔꯝꯒꯦ